ꯑꯩꯅ ꯄꯥꯝꯅ ꯇꯧꯖꯕ ꯊꯕꯛ ꯈꯔ ꯍꯥꯏꯔꯒꯗꯤ ꯑꯥꯔꯠ ꯑꯦꯟ ꯀ꯭ꯔꯥꯐꯁꯤꯃ ꯐꯖꯅ ꯄꯥꯝꯖꯩ ꯄꯦꯄꯔꯅ ꯑꯩꯈꯣꯏꯒꯤ ꯀ꯭ꯋꯤꯂꯤꯡ ꯇꯧꯕ ꯀ꯭ꯋꯤꯂꯤꯡ ꯇꯧꯕꯀꯣ ꯄꯦꯄꯔꯅ ꯂꯦꯇꯔꯒꯨꯝꯕ ꯀꯩꯒꯨꯝꯕ ꯁꯥꯕ ꯑꯗꯨꯗꯒꯤꯗꯤ ꯄꯦꯟꯇꯤꯡꯁꯤꯁꯨ ꯑꯩ ꯑꯗꯨꯝ ꯐ꯭ꯔꯤ ꯇꯥꯏꯝ ꯂꯩꯕ ꯃꯇꯝꯗ ꯇꯧꯖꯩ ꯑꯗꯨꯒ ꯅꯣꯕꯦꯜ ꯄꯥꯕꯁꯦ ꯌꯥꯝꯅ ꯄꯥꯝꯖꯩ